ꯌꯨꯝꯊꯛꯇ ꯍꯩꯀꯣꯜ ꯂꯩꯀꯣꯜ ꯀꯔꯝꯅ ꯁꯦꯝꯒꯗꯒꯦ ꯍꯧꯖꯤꯛ ꯌꯨꯝ ꯃꯊꯛꯇ ꯑꯩꯈꯣꯏꯅ ꯍꯩꯀꯣꯜ ꯂꯩꯀꯣꯜꯒꯨꯝꯕ ꯁꯦꯝꯒꯦ ꯍꯥꯏꯔꯗꯤ ꯑꯩꯈꯣꯏꯅ ꯀꯤꯆꯟꯗꯒꯤ ꯌꯨꯇꯦꯟꯁꯤꯜ ꯁꯤꯖꯤꯟꯅꯗꯕ ꯅꯠꯇ꯭ꯔꯒ ꯄꯣꯠꯁꯀꯨꯝꯕ ꯄꯥꯛꯍꯜꯂꯒ ꯂꯩꯕꯥꯛꯀꯨꯝꯕ ꯍꯥꯞꯆꯤꯜꯂꯒ ꯃꯦꯅ꯭ꯨꯌꯔꯁꯨ ꯍꯥꯞꯆꯤꯜꯂꯒ ꯑꯦꯛꯀꯣꯔꯗꯤꯡ ꯇꯨ ꯗ ꯗꯔꯀꯥꯔ ꯇꯥꯕꯁꯦ ꯄꯥꯝꯕꯤꯅ ꯗꯔꯀꯥꯔ ꯇꯥꯕꯗꯣ ꯔꯤꯀ꯭ꯋꯥꯔꯃꯦꯟꯗꯒꯤ ꯍꯥꯞꯆꯤꯜꯂꯒ ꯑꯩꯈꯣꯏꯅ ꯍꯩꯀꯣꯜ ꯂꯩꯀꯣꯜꯁꯦ ꯌꯨꯝ ꯃꯊꯛꯇ ꯌꯦꯞꯁꯤꯜꯂꯤ